ꯑꯩꯅ ꯊꯥꯕ ꯄꯥꯝꯕꯤꯁꯤꯡꯁꯦ ꯆꯝꯄ꯭ꯔꯥ ꯀꯣꯝꯂꯥ ꯍꯩꯅꯧ ꯆꯣꯔꯐꯣꯟ ꯖꯥꯝ ꯀꯝꯐꯣꯏ ꯑꯦꯂꯣ ꯚꯦꯔꯥ ꯔꯣꯁ ꯇꯈꯦꯜꯂꯩ ꯂꯩꯍꯥꯎ ꯈꯥꯒꯤ ꯂꯩꯍꯥꯎ ꯀꯕꯣꯛꯂꯩ ꯁꯤꯒꯨꯝꯕ ꯂꯩ ꯃꯌꯥꯝꯁꯦ ꯊꯥꯏꯌꯦ ꯑꯗꯨꯒ ꯑꯩꯅ ꯊꯥꯕ ꯃꯔꯤꯆꯠꯄ ꯄꯥꯝꯕꯤꯁꯤꯡ ꯍꯥꯏꯔꯒꯗꯤ ꯃꯥꯏꯔꯦꯟ ꯈꯣꯡꯗ꯭ꯔꯨꯝ ꯇꯣꯔꯕꯣꯠ ꯁꯦꯕꯣꯠ ꯑꯪꯒꯨꯔ ꯑꯁꯤꯅꯆꯤꯡꯕꯤꯁꯤꯡ ꯑꯁꯤ ꯑꯩꯅ ꯊꯥꯏꯌꯦ ꯑꯩꯅ ꯊꯥꯔꯤꯕꯒꯤ ꯃꯔꯝꯗꯤ ꯃꯥꯏꯔꯦꯟꯁꯤꯗꯤ ꯀꯨꯏꯅ ꯑꯔꯤꯕꯁꯤꯡꯗꯣ ꯐꯖꯅ ꯍꯩꯖꯤꯡ ꯐꯥꯅ ꯄꯥꯜꯍꯜꯂꯒ ꯀꯨꯏꯅ ꯂꯤꯔꯒ ꯊꯝꯕ ꯌꯥꯕ ꯄꯣꯠ ꯑꯣꯏꯕꯅꯤꯅ ꯑꯩꯅ ꯃꯥꯏꯔꯦꯟꯁꯦ ꯊꯥꯕꯅꯤ ꯆꯝꯐꯨꯠ ꯆꯥꯔꯁꯨ ꯌꯥꯏ ꯑꯦꯟꯁꯥꯡ ꯑꯣꯏꯅ ꯊꯣꯡꯉꯒ ꯆꯥꯔꯁꯨ ꯌꯥꯏ ꯍꯥꯏꯕꯒꯤꯗꯃꯛꯇ ꯃꯥꯏꯔꯦꯟꯁꯦ ꯊꯥꯕꯅꯦ ꯈꯣꯡꯗ꯭ꯔꯨꯝꯁꯤꯁꯨ ꯆꯝꯐꯨꯠ ꯑꯣꯏꯅ ꯐꯨꯠꯂꯒ ꯁꯪꯒꯣꯝꯒ ꯐꯨꯠꯂꯒ ꯆꯥꯔꯁꯨ ꯌꯥꯔꯦ ꯊꯣꯡꯉꯒ ꯆꯥꯔꯁꯨ ꯌꯥꯔꯦ ꯑꯗꯨꯅ ꯃꯣꯏꯁꯦ ꯃꯈꯥꯗ ꯏꯁꯄꯦꯁ ꯀꯟꯗꯕ ꯃꯊꯛꯇ ꯃꯔꯤ ꯆꯠꯍꯜꯂꯒ ꯄꯥꯜꯍꯟꯈꯤꯕ ꯌꯥꯕ ꯄꯣꯠ ꯑꯣꯏꯕꯅꯤꯅ ꯂꯝꯗꯣ ꯌꯥꯝꯅ ꯀꯟꯁꯤꯟꯗꯅ ꯄꯥꯜꯍꯟꯕ ꯌꯥꯕ ꯑꯣꯏꯕꯒꯤ ꯑꯩꯅ ꯈꯣꯡꯗ꯭ꯔꯨꯝꯁꯤꯁꯨ ꯊꯥꯕꯅꯦ ꯑꯗꯨꯒ ꯇꯣꯔꯕꯣꯠꯁꯤꯁꯨ ꯆꯝꯐꯨꯠ ꯆꯥꯕꯗ ꯑꯣꯏꯔꯁꯨ ꯆꯥꯕ ꯌꯥꯔꯦ ꯑꯗꯨꯒ ꯍꯤꯡꯅ ꯆꯥꯕ ꯃꯇꯝꯗ ꯑꯣꯏꯔꯒꯁꯨ ꯑꯩꯈꯣꯏ ꯏꯁꯥꯗ ꯑꯗꯨꯛꯀꯤ ꯃꯇꯤꯛ ꯀꯥꯟꯅꯕ ꯄꯣꯠ ꯑꯣꯏꯕꯒꯤ ꯇꯣꯔꯕꯣꯠꯁꯦ ꯍꯤꯗꯥꯛ ꯑꯣꯏꯅ ꯁꯤꯖꯤꯟꯅꯕ ꯌꯥꯕ ꯄꯣꯠ ꯑꯣꯏꯕꯗꯨꯒꯤ ꯇꯣꯔꯕꯣꯠꯁꯤꯁꯨ ꯊꯥꯕꯅꯦ ꯑꯗꯨꯒ ꯇꯣꯔꯕꯣꯠꯁꯦ ꯑꯦꯟꯁꯥꯡ ꯑꯣꯏꯅ ꯊꯣꯡꯕ ꯃꯇꯝꯗ ꯆꯝꯅ ꯊꯣꯡꯉꯒ ꯆꯥꯕꯁꯨ ꯌꯥꯏ ꯎꯇꯤ ꯊꯣꯡꯉꯒ ꯆꯥꯕꯁꯨ ꯌꯥꯔꯦ ꯑꯗꯨꯅ ꯇꯣꯔꯕꯣꯠꯁꯦ ꯍꯤꯗꯥꯛ ꯑꯣꯏꯅ ꯁꯤꯖꯤꯟꯅꯕꯁꯨ ꯌꯥꯕꯒꯤꯗꯃꯛꯇ ꯇꯣꯔꯕꯣꯠꯁꯤꯁꯨ ꯊꯥꯕꯅꯦ ꯑꯗꯨꯒ ꯁꯦꯕꯣꯠꯁꯤꯁꯨ ꯃꯥꯁꯨ ꯑꯦꯟꯖꯥꯡ ꯃꯈꯜ ꯑꯃꯅꯦ ꯑꯗꯨꯅ ꯏꯔꯣꯜꯂꯒ ꯆꯥꯔꯁꯨ ꯌꯥꯔꯦ ꯀꯥꯡꯁꯣꯏ ꯊꯣꯡꯉꯒ ꯆꯥꯕꯁꯨ ꯌꯥꯔꯦ ꯊꯥꯎ ꯉꯧꯔꯒ ꯐꯖꯅ ꯊꯣꯡꯉꯒ ꯑꯗꯨꯝ ꯆꯥꯕꯁꯨ ꯌꯥꯔꯦ ꯑꯗꯨꯅ ꯃꯔꯤ ꯆꯠꯄ ꯑꯩꯅ ꯑꯦꯟꯖꯥꯡꯒꯤ ꯃꯔꯝꯈꯩꯁꯦ ꯏꯃꯨꯡꯒꯤ ꯆꯥꯛꯈꯨꯝꯒꯤ ꯑꯣꯏꯅꯅꯕ ꯑꯦꯟꯖꯥꯡ ꯅꯣꯡꯃꯒꯤ ꯑꯣꯏꯅꯅꯕ ꯑꯁꯤꯒꯤ ꯄꯣꯠꯈꯩꯁꯦ ꯊꯥꯕꯅꯦ ꯑꯗꯨꯒ ꯑꯪꯒꯨꯔꯁꯤꯅ ꯍꯩ ꯍꯩꯅꯦ ꯑꯗꯣ ꯃꯥꯁꯦ ꯚꯤꯇꯥꯃꯤꯟꯒꯤ ꯁꯔꯨꯛ ꯑꯣꯏꯕ ꯑꯗꯨꯒꯤꯗꯃꯛꯇ ꯍꯥꯏꯗꯤ ꯆꯥꯕꯗꯁꯨ ꯌꯥꯝꯅ ꯀꯥꯟꯅꯕ ꯄꯣꯠꯁꯨ ꯑꯣꯏꯕ ꯑꯗꯨꯒꯤꯗꯃꯛꯇ ꯌꯥꯝ ꯄꯥꯝꯖꯅ ꯑꯩꯅ ꯑꯪꯒꯨꯔꯁꯤꯁꯨ ꯊꯥꯖꯕꯅꯤ ꯚꯤꯇꯥꯃꯤꯟꯒꯤ ꯁꯔꯨꯛ ꯑꯣꯏꯕꯅꯤꯅ ꯌꯥꯝ ꯄꯥꯝꯕ